ꯑꯩꯍꯥꯛꯅ ꯃꯦꯀꯞ ꯑꯣꯗꯔ ꯇꯧꯖꯈꯤꯕ ꯃꯇꯝꯗ ꯍꯥꯏꯗꯤ ꯑꯊꯨꯕ ꯃꯇꯝꯒꯤ ꯁꯤꯖꯟꯅꯅꯤꯉꯥꯏ ꯂꯩꯇꯕꯒꯤ ꯑꯣꯔꯗꯔ ꯇꯧꯒꯤꯕ ꯃꯇꯝꯗ ꯃꯣꯏꯅ ꯄꯤꯕ ꯇꯥꯔꯤꯛꯇꯨꯒꯤ ꯃꯥꯡꯑꯣꯅꯅ ꯌꯥꯝꯅ ꯊꯨꯕ ꯃꯇꯝꯗ ꯗꯦꯂꯤꯕꯔꯤ ꯇꯧꯕꯤꯔꯛꯈꯤ ꯑꯗꯒꯤ ꯑꯗꯨꯒꯤ ꯃꯊꯛꯇ ꯄꯣꯠ ꯆꯩꯁꯤꯡꯁꯦ ꯑꯣꯐꯔ ꯍꯦꯟꯅ ꯄꯤꯔꯒ ꯑꯩꯈꯣꯏꯗ ꯍꯦꯟꯅ ꯀꯥꯟꯅꯕ ꯄꯤꯕꯗꯣ ꯑꯗꯨꯗꯁꯨ ꯅꯇꯅ ꯑꯗꯨꯒꯤ ꯃꯇꯛꯇ ꯍꯦꯟꯅ ꯑꯦꯛꯁꯇ꯭ꯔꯥ ꯒꯤꯐꯀ ꯍꯥꯞꯄꯒ ꯄꯣ ꯆꯩꯗꯣ ꯂꯩꯕꯒꯤ ꯕꯤꯠ ꯌꯥꯎꯍꯟꯕ ꯍꯥꯏ ꯇꯥꯔꯦ ꯃꯇꯨꯡ ꯃꯅꯥꯎꯁꯨ ꯂꯩꯅꯤꯡꯕ ꯄꯣꯑꯟꯈꯤꯕ ꯑꯗꯒꯤ ꯍꯥꯄꯏꯕ ꯒꯤꯐꯇꯨꯁꯨ ꯁꯤꯖꯟꯅꯕ ꯌꯥꯝꯅ ꯅꯨꯡꯉꯥꯏꯕ ꯑꯣꯏꯈꯤꯕ ꯑꯗꯨꯒꯤ ꯑꯦꯛꯁꯄꯤꯔꯤꯌꯦꯟꯁ ꯂꯩꯌꯦ